ꯍꯂꯣ ꯑꯧ ꯃꯥꯅꯦ ꯍꯥꯏꯕꯤꯌꯣ ꯃꯥꯅꯦ ꯇ꯭ꯋꯦꯟꯇꯤ ꯋꯥꯟꯗꯒꯤꯅ ꯊꯥꯔꯇꯤ ꯋꯥꯟꯕꯧ ꯑꯣꯏꯕꯅꯦ ꯃꯦꯝ

ꯄꯨꯡ ꯃꯥꯄꯟꯗꯒꯤꯅ ꯅꯨꯡꯗꯥꯡꯒꯤ ꯄꯨꯡ ꯇꯔꯥꯐꯧꯕ ꯑꯗꯨꯝ ꯊꯦꯡꯉꯕꯗ ꯍꯞꯇꯥ ꯀꯥꯡꯖꯩꯕꯨꯡ ꯑꯗꯨꯒ ꯑꯃꯅ ꯃꯣꯏꯔꯥꯡꯗ ꯂꯩꯌꯦ ꯃꯦꯝ ꯑꯗꯨꯒꯤ ꯑꯦꯕꯥꯏꯂꯦꯕꯜ ꯑꯣꯏꯒꯅꯤ ꯃꯣꯏꯔꯥꯡꯐꯧ ꯆꯠꯄꯒꯤ ꯄ꯭ꯔꯥꯏꯁꯁꯦ ꯃꯦꯝ ꯑꯩꯈꯣꯏ ꯀꯦꯞ ꯃꯈꯜꯗꯣ ꯑꯗꯨꯗ ꯈꯥꯏꯗꯣꯛꯑꯦꯕꯀꯣ ꯑꯗꯣ ꯋꯥꯟ ꯊꯥꯎꯖꯟꯗꯩꯅ ꯊ꯭ꯔꯤ ꯊꯥꯎꯖꯟꯕꯧ ꯑꯣꯏꯔꯛꯑꯅꯤ ꯃꯦꯝ ꯑꯗꯨꯗꯤ

ꯍꯣꯇꯦꯜ ꯍꯣꯇꯦꯜ ꯑꯅꯛꯄꯗ ꯂꯩꯕꯁꯦ ꯏꯝꯐꯥꯜꯒꯤ ꯑꯣꯏꯅ ꯃꯦꯝ ꯍꯣꯇꯦꯜ ꯑꯥꯏꯃꯣꯂꯦꯁꯁꯤꯁꯨ ꯑꯗꯨꯝ ꯍꯧꯖꯤꯛꯀꯤ ꯑꯣꯏꯅ ꯃꯃꯤꯡ ꯆꯠꯈꯠꯂꯛꯏꯕ ꯍꯣꯇꯦꯜ ꯑꯃꯅꯦꯕꯀꯣ ꯑꯗꯨꯅ ꯁꯤꯗ ꯂꯩꯕꯤꯕꯗ ꯍꯦꯟꯅ ꯈꯨꯗꯣꯡꯆꯥꯔꯅꯤ ꯃꯦꯝ ꯑꯧ ꯌꯥꯅꯤ ꯃꯦꯝ ꯍꯣꯏ ꯐꯅꯤ ꯃꯦꯝ ꯂꯥꯛꯄꯤꯌꯣ